ꯍꯜꯂꯣ ꯁꯤꯒꯤꯁꯤ ꯕꯤꯅꯣ ꯍꯦꯟꯂꯨꯝꯒꯤ ꯃꯄꯨ ꯑꯣꯏꯕꯤꯔꯕꯣ ꯑꯣ ꯑꯩꯁꯦ ꯁꯣꯝꯗꯒꯤ ꯐꯤ ꯐꯅꯦꯛ ꯈꯔ ꯂꯧꯖꯅꯤꯡꯕꯀꯣ ꯃꯅꯤꯄꯨꯔꯗ ꯁꯥꯕ ꯐꯤ ꯐꯅꯦꯛꯁꯤꯡꯁꯦ ꯁꯣꯝꯗ ꯑꯩ ꯒꯧꯍꯥꯇꯤꯗꯒꯤ ꯇꯧꯖꯔꯛꯄꯅꯦꯕꯀꯣ ꯑꯁꯣꯝꯗ ꯂꯩꯕꯁꯤꯡꯁꯦ ꯌꯥꯝ ꯄꯥꯝꯃꯦ ꯑꯗꯨꯅ ꯁꯣꯝꯗꯒꯤ ꯐꯤ ꯐꯅꯦꯛ ꯈꯔ ꯂꯧꯖꯅꯤꯡꯕ ꯍꯧꯖꯤꯛꯁꯦ ꯀꯔꯝ ꯀꯔꯝꯕ ꯃꯈꯜꯒꯤ ꯐꯅꯦꯛ ꯁꯥꯕꯤꯔꯤꯒꯦ

ꯑꯥ ꯎꯝ ꯑꯥ ꯑꯥ ꯈꯨꯔꯈꯨꯜ ꯈꯨꯔꯈꯨꯜ ꯈꯨꯔꯈꯨꯜꯅ ꯀꯌꯥ ꯄꯤꯕ ꯈꯨꯔꯈꯨꯜ ꯃꯅꯥꯎꯅ ꯀꯌꯥ ꯄꯤꯕꯗꯣ ꯃꯃꯜꯗꯣ ꯍꯥꯏꯔꯞ ꯈꯪꯖꯒꯦꯅꯦ ꯑꯣ ꯈꯨꯔꯈꯨꯜ ꯃꯅꯥꯎꯗꯤ ꯎꯝ ꯑꯣ ꯐꯩꯕꯥꯛ ꯃꯨꯒꯥꯒꯨꯝꯕꯅ ꯀꯌꯥ ꯂꯩꯒꯦ ꯍꯧꯖꯤꯛ

ꯑꯣ ꯎꯝ

ꯑꯥ ꯑꯥ

ꯃꯤ ꯑꯇꯣꯞꯄꯗ ꯑꯩꯈꯣꯏꯅ ꯒꯤꯐ ꯑꯣꯏꯅ ꯄ꯭ꯔꯖꯦꯟ ꯑꯣꯏꯅꯀꯣ ꯈꯨꯗꯣꯜ ꯑꯣꯏꯅ ꯇꯝꯕ ꯃꯇꯝꯗ ꯀꯔꯝꯕ ꯐꯅꯦꯛꯅ ꯈ꯭ꯋꯥꯏꯗꯒꯤ ꯍꯦꯟꯅ ꯂꯦꯝꯒꯗꯒꯦ ꯈꯪꯖꯒꯦ ꯑꯣ ꯑꯩꯒꯤ ꯃꯔꯤ ꯃꯇꯥ ꯀꯣ ꯅꯠꯇ꯭ꯔꯒꯅ ꯑꯩ ꯑꯩꯉꯣꯟꯗꯒꯤ ꯀꯣ ꯑꯩꯁꯨ ꯌꯣꯟꯗꯣꯏꯅꯦꯕ ꯑꯩꯉꯣꯟꯗꯒꯤ ꯄꯥꯝꯕ ꯂꯩꯕ ꯄꯥꯝꯕꯀꯣ ꯃꯤꯁꯤꯡ ꯂꯥꯛꯄ ꯃꯇꯝꯗ ꯃꯣꯏꯅ ꯈꯨꯗꯣꯜ ꯑꯣꯏꯅ ꯄꯤꯕꯗꯀꯣ ꯈꯔ ꯍꯦꯟꯅ ꯂꯦꯝꯒꯗꯕ ꯈꯔ ꯍꯦꯟꯅ ꯐꯖꯒꯗꯕꯗꯣ ꯑꯗꯨꯏ ꯑꯗꯨꯒꯨꯝꯕ ꯄꯣꯠꯇꯨꯁꯨ ꯄꯥꯝꯕ

ꯎꯝ ꯑꯣ ꯍꯧꯖꯤꯛꯀꯤ ꯈꯨꯔꯈꯨꯜ ꯐꯅꯦꯛ ꯈꯨꯔꯈꯨꯜ ꯐꯦꯟꯕꯗꯣ ꯑꯗꯨꯒ ꯑꯗꯨ ꯑꯣꯏꯇꯥꯔꯒꯗꯤ ꯍꯧꯖꯤꯛꯀꯤ ꯃꯄꯥꯟ ꯅꯥꯏꯕ ꯐꯅꯦꯛꯇꯣ ꯑꯗꯨꯒ ꯐꯅꯦꯛ ꯗꯔꯖꯟ ꯑꯣꯏꯅ ꯀꯣ ꯗꯔꯖꯟ ꯑꯃꯃꯝ ꯗꯔꯖꯟꯁꯦ ꯗꯔꯖꯟ ꯑꯣꯏꯅ ꯂꯧꯕ ꯌꯥꯒꯗꯕ ꯅꯠꯇ꯭ꯔꯣ ꯃꯆꯨꯒꯤꯕꯨꯗꯤ ꯍꯧꯖꯤꯛꯀꯤ ꯃꯇꯝꯒꯤ ꯆꯠꯅꯕ ꯑꯗꯨꯝ ꯑꯏꯪꯕ ꯀꯣ ꯑꯏꯪꯕꯅꯕꯨꯗꯤ ꯄꯥꯝꯃꯦ ꯍꯧꯖꯤꯛ ꯃꯇꯝꯒꯤ ꯆꯠꯅꯕ ꯃꯆꯨꯁꯤꯡꯗꯨ ꯑꯗꯨꯝ ꯌꯥꯏꯌꯦꯕꯀꯣ ꯈꯔ ꯃꯤꯛꯁ ꯇꯧꯔꯒ ꯍꯧꯖꯤꯛꯀꯤ ꯐꯅꯦꯛ ꯃꯄꯥꯟ ꯅꯥꯏꯕꯗꯨꯗ ꯗꯔꯖꯟ ꯑꯃꯒ ꯑꯗꯒꯤ ꯈꯨꯔꯈꯨꯜ ꯐꯦꯟꯕꯤꯗꯨꯗ ꯗꯔꯖꯟ ꯑꯃꯒ ꯂꯧꯖꯔꯒꯦ ꯑꯗꯨꯗꯤ ꯎꯝ ꯍꯣꯏ ꯑꯗꯣꯑꯣꯏꯗꯤ ꯂꯥꯛꯂꯤꯕ ꯇꯥꯡ ꯇꯔꯥꯒ ꯅꯤꯊꯣꯏꯁꯦ ꯅꯪꯅꯕ ꯊꯥꯕꯤꯔꯛꯄ ꯌꯥꯒꯗ꯭ꯔꯣ ꯑꯣ ꯍꯣꯏ ꯑꯗꯨꯗꯤ ꯑꯩ ꯄꯩꯁꯥꯁꯨ ꯁꯣꯝꯒꯤ ꯑꯦꯀꯥꯎꯟ ꯅꯝꯕꯔ ꯍꯥꯏꯕꯤꯔꯛꯑꯣ ꯑꯗꯨꯒ ꯑꯗꯨꯗ ꯊꯥꯖꯔꯛꯑꯒꯦ ꯑꯗꯨꯒ ꯑꯩꯒꯤ ꯄꯥꯝꯃꯤꯕ ꯐꯅꯦꯛꯁꯤꯡꯗꯨꯁꯨ ꯑꯩꯒꯤ ꯑꯦꯗ꯭ꯔꯦꯁ ꯄꯤꯖꯔꯒꯦ ꯑꯗꯨꯗ ꯊꯥꯕꯤꯔꯛꯑꯣ ꯑꯗꯨꯗꯤ ꯑꯣ ꯑꯗꯨꯗꯤ ꯌꯥꯝ ꯅꯨꯡꯉꯥꯏꯖꯔꯦ ꯑꯗꯨꯗꯤ ꯊꯝꯖꯔꯒꯦ